ꯑꯩꯅ ꯈ꯭ꯋꯥꯏꯗꯒꯤ ꯄꯥꯝꯕ ꯆꯤꯟꯖꯥꯛ ꯍꯥꯏꯔꯒꯗꯤ ꯑꯩꯈꯣꯏꯒꯤ ꯂꯐꯨꯒꯤ ꯏꯁꯇꯦꯝ ꯍꯥꯏ ꯇꯥꯏꯌꯦ ꯂꯐꯨ ꯏꯁꯇꯦꯝꯁꯦ ꯌꯥꯝꯅ ꯆꯥꯕꯗ ꯍꯥꯎꯋꯤ ꯑꯗꯨꯒ ꯃꯁꯤ ꯀꯔꯤꯒꯤꯗꯃꯛꯇ ꯄꯥꯝꯃꯤꯕꯅꯣ ꯍꯥꯏꯔꯒꯗꯤ ꯃꯉꯣꯟꯗ ꯐꯥꯏꯕꯔ ꯌꯥꯝ ꯌꯥꯎꯋꯤ ꯐꯥꯏꯕꯔꯁꯤꯅ ꯑꯩꯈꯣꯏꯒꯤ ꯑꯩꯈꯣꯏꯒꯤ ꯏꯁꯇꯨꯜ ꯄꯥꯁ ꯇꯧꯕꯗ ꯌꯥꯝ ꯌꯥꯝ ꯀꯥꯅꯩ ꯌꯥꯝ ꯍꯦꯜꯞ ꯇꯧꯋꯤ ꯀꯅꯥꯒꯨꯝꯕ ꯀꯣꯟꯁꯇꯤꯄꯦꯁꯟ ꯂꯩꯕꯗꯁꯨ ꯃꯁꯤꯅ ꯐꯤꯕꯔ ꯉꯥꯛꯇ ꯑꯣꯏꯕꯅꯤꯅ ꯌꯥꯝ ꯂꯥꯏꯅ ꯀꯩꯅꯣ ꯇꯧꯋꯦ ꯑꯗꯨꯒ ꯈ꯭ꯋꯥꯏꯗꯒꯤ ꯃꯔꯨꯑꯣꯏꯔꯤꯗꯤ ꯐꯥꯏꯕꯔꯁꯤ ꯌꯥꯎꯕꯅꯤꯅ ꯑꯩꯈꯣꯏꯒꯤ ꯀꯣꯂꯣꯟ ꯀꯦꯟꯁꯔꯒꯨꯝꯕꯗꯁꯨ ꯀꯣꯂꯣꯟ ꯀꯦꯟꯁꯔ ꯇꯧꯕꯗꯁꯨ ꯇꯧꯕꯗ ꯉꯥꯛꯊꯣꯛꯅꯕꯒꯤ ꯌꯥꯝ ꯃꯔꯨꯑꯣꯏꯕ ꯀꯩꯅꯣ ꯑꯣꯏ